ꯍꯜꯂꯣ ꯁꯤ ꯈꯦꯇ꯭ꯔꯤꯃꯌꯨꯝ ꯅꯤꯔꯨꯄꯃꯥ ꯑꯣꯏꯕꯤꯔꯕꯣ ꯑꯩꯈꯣꯏꯒꯤ ꯇ꯭ꯔꯦꯕꯦꯜ ꯑꯦꯖꯦꯟꯁꯤꯗ ꯀꯩꯅꯣ ꯐꯣꯝ ꯑꯃ ꯂꯥꯛꯄ ꯑꯗꯨꯒꯤꯗ ꯀꯣꯏꯕ ꯆꯠꯀꯦ ꯍꯥꯏꯕꯒꯤ ꯑꯗꯨꯒꯤ ꯑꯣꯏꯕꯤꯔꯕ꯭ꯔꯥ ꯆꯨꯝꯕ꯭ꯔꯥꯗꯅ ꯐꯣꯟ ꯇꯧꯖꯔꯛꯄꯅꯤ ꯑꯣ

ꯑꯩꯈꯣꯏꯁꯤ ꯆꯠꯄꯒꯤ ꯄꯦꯀꯦꯖꯁꯦ ꯃꯥꯏ ꯃꯈꯜ ꯑꯃ ꯅꯤ ꯊꯣꯛꯅ ꯈꯥꯏꯗꯣꯛꯈ꯭ꯔꯦꯕꯀꯣ ꯈꯥꯏꯗꯣꯛꯏꯁꯤ ꯑꯩꯈꯣꯏꯒꯤ ꯁꯤꯗꯒꯤ ꯅꯣꯡꯃꯗ ꯂꯣꯏꯁꯤꯟꯕ ꯑꯗꯒꯤ ꯅꯥꯏꯠ ꯏꯁꯇꯦ ꯇꯧꯕ ꯑꯗꯒꯤ ꯆꯠꯄꯒꯤ ꯃꯐꯝꯁꯤꯁꯨ ꯈꯤꯇꯪ ꯃꯐꯝꯁꯤ ꯃꯐꯝꯒꯤ ꯃꯇꯨꯡ ꯏꯟꯅꯁꯨ ꯑꯃ ꯅꯤ ꯈꯥꯏꯗꯣꯛꯈ꯭ꯔꯦ ꯑꯗꯩ ꯀꯛꯆꯤꯡꯗꯒꯤ ꯑꯣꯏꯇꯥꯔꯒꯗꯤ ꯁꯣꯝꯁꯦ ꯑꯗꯨ ꯑꯣꯏꯗꯤ ꯁꯣꯝꯁꯤ ꯀꯛꯆꯤꯡꯗꯩ ꯍꯧꯔꯛꯄ ꯂꯥꯛꯄ ꯃꯇꯝꯗ ꯑꯩꯈꯣꯏꯒꯤ ꯈꯣꯡꯖꯣꯝ ꯋꯥꯔ ꯃꯦꯃꯣꯔꯤꯌꯦꯜꯒꯨꯝꯕ ꯑꯗꯒꯤ ꯃꯣꯏ ꯀꯩꯅꯣ ꯀꯪꯂꯥꯒꯨꯝꯕ ꯍꯥꯏꯗꯤ ꯁꯨꯝ ꯍꯤꯁꯇꯣꯔꯤꯛ ꯑꯣꯏꯕ ꯒꯣꯕꯤꯟꯗꯖꯤꯒꯨꯝꯕ ꯑꯟꯗ꯭ꯔꯣꯒꯨꯝꯕ ꯁꯨꯝ ꯌꯦꯡꯉꯨꯔꯒ ꯆꯠꯄ ꯅꯣꯡꯃꯗ ꯂꯣꯏꯁꯤꯟꯕ ꯌꯥꯕ ꯃꯐꯝ ꯑꯣꯏꯇꯥꯔꯒꯗꯤ ꯑꯩꯈꯣꯏ ꯄ꯭ꯔꯥꯖꯁꯦ ꯂꯨꯄꯥ ꯂꯤꯁꯤꯡ ꯑꯅꯤꯒꯨꯝꯕ ꯂꯧꯖꯩꯌꯦ ꯃꯤ ꯑꯃꯗ ꯑꯗꯨꯒ ꯆꯥꯕ ꯊꯛꯄ ꯒꯥꯔꯤ ꯀꯔꯤ ꯀꯔꯤ ꯐꯤꯁꯄꯨꯗꯤ ꯑꯩꯈꯣꯏꯅ ꯂꯣꯏꯅ ꯄꯨꯊꯣꯛꯆꯔꯅꯤ ꯑꯗꯨꯒ ꯑꯩꯈꯣꯏꯅ ꯀꯣꯏꯕ ꯌꯥꯕ ꯒꯦꯜꯖꯥꯡ ꯂꯣꯝꯗ ꯁꯨꯝ ꯆꯠꯄ ꯌꯥꯕ ꯂꯥꯏꯟ ꯑꯣꯏꯇꯥꯔꯒꯗꯤ ꯑꯩꯈꯣꯏ ꯒꯦꯜꯖꯥꯡ ꯃꯣꯏꯔꯥꯡ ꯆꯪꯂꯛꯀꯅꯤ ꯒꯦꯜꯖꯥꯡꯗꯕꯨ ꯂꯦꯛꯅꯤꯡꯂꯒꯁꯨ ꯃꯣꯏꯔꯥꯡꯗꯕꯨ ꯂꯦꯛꯅꯤꯡꯂꯒꯁꯨ ꯑꯩꯈꯣꯏ ꯑꯦꯖꯦꯟꯁꯤꯒꯤ ꯑꯗꯨꯝ ꯃꯤ ꯂꯩ ꯃꯤ ꯂꯩꯕꯁꯦ ꯑꯗꯨꯝ ꯍꯥꯏꯗꯤ ꯃꯣꯏꯅ ꯑꯗꯨꯝ ꯐꯖꯅ ꯑꯩꯈꯣꯏꯒꯤ ꯆꯥꯕ ꯊꯛꯄ ꯑꯗꯒꯤ ꯂꯩꯐꯝꯒꯤ ꯑꯗꯨꯝ ꯐꯖꯅ ꯍꯣꯠꯅꯔꯛꯀꯅꯤ ꯑꯗꯨꯅ ꯑꯗꯣ ꯁꯤꯒꯤ ꯄ꯭ꯔꯥꯖꯅ ꯂꯨꯄꯥ ꯂꯤꯁꯤꯡ ꯃꯉꯥ ꯁꯨꯃꯥꯏꯅ ꯑꯣꯏꯔꯛꯀꯅꯤ ꯃꯤ ꯑꯃꯗ ꯑꯗꯨꯃꯥꯏꯅ ꯇꯧꯋꯦ ꯑꯗꯣ ꯀꯔꯝꯕ ꯀꯩꯅꯣ ꯈꯟꯕꯤꯕ ꯄꯥꯝꯃꯤꯕꯅꯣ

ꯑꯣ ꯁꯤꯒꯤ ꯄ꯭ꯂꯥꯟꯁꯦ ꯑꯗꯨ ꯑꯣꯏꯇꯥꯔꯒꯗꯤ ꯑꯩꯈꯣꯏꯁꯦ ꯁꯣꯝꯗꯒꯤ ꯁꯨꯝ ꯊꯣꯛꯂꯛꯄ ꯌꯥꯕ ꯃꯇꯝꯗ ꯑꯩꯈꯣꯏꯒꯤ ꯎꯝ ꯁꯨꯝ ꯏꯝꯐꯥꯜꯗ ꯃꯔꯨ ꯑꯣꯏꯕ ꯑꯩꯈꯣꯏ ꯀꯪꯂꯥꯒꯨꯝꯕꯁꯤ ꯆꯪꯂꯝꯃꯒ ꯑꯗꯨꯒ ꯑꯗꯨꯝ ꯗꯥꯏꯔꯦꯛ ꯃꯣꯏꯔꯥꯡ ꯇꯥꯟꯅ ꯍꯥꯏꯗꯕ ꯑꯣꯏꯔꯣ ꯒꯦꯜꯖꯥꯡ ꯑꯣꯏꯔꯣ ꯑꯦꯅꯤ ꯑꯄꯥꯝꯕ ꯖꯒꯥꯗꯨꯗ ꯑꯗꯨꯝ ꯆꯠꯄꯤꯔꯣꯀꯣ ꯆꯠꯂꯁꯤ ꯑꯗꯨꯒ ꯑꯗꯨꯝ ꯀꯩꯅꯣ ꯈꯟꯅꯔꯁꯦ ꯑꯗꯨꯒ ꯑꯩꯈꯣꯏꯒꯤ ꯑꯦꯖꯦꯟꯁꯤꯅ ꯍꯥꯏꯖꯒꯗꯕ ꯑꯃꯅ ꯑꯩꯈꯣꯏꯅ ꯄꯨꯊꯣꯛꯀꯗꯕꯁꯦ ꯑꯩꯈꯣꯏꯒꯤ ꯒꯥꯔꯤ ꯑꯃꯁꯨꯡ ꯑꯗꯒꯤ ꯒꯥꯏꯗ ꯇꯧꯕ ꯈꯣꯠꯄ ꯆꯥꯕ ꯊꯛꯄ ꯑꯗꯨ ꯈꯛꯇꯅꯤ ꯑꯗꯣ ꯏꯁꯥ ꯏꯁꯥꯒꯤ ꯑꯣꯏꯕ ꯕꯣꯠ ꯔꯥꯏꯗꯤꯡꯒꯨꯝꯕ ꯀꯩꯅꯣꯒꯨꯝꯕ ꯇꯧꯅꯤꯡꯂꯒꯗꯤ ꯏꯁꯥ ꯏꯁꯥꯅ ꯁꯤꯒꯤꯗꯤ ꯑꯗꯨꯝ ꯄꯦꯗ ꯇꯧꯖꯒꯗꯕꯅꯤꯀꯣ ꯍꯣꯏ ꯑꯗꯨꯝ ꯄꯥꯎ ꯐꯥꯎꯕꯤꯌꯣ ꯑꯩꯈꯣꯏ ꯑꯦꯖꯦꯟꯁꯤꯗꯁꯨ ꯑꯗꯨꯝ ꯍꯥꯏꯗꯤ ꯑꯗꯩ ꯃꯤ ꯑꯇꯣꯞꯄꯗꯁꯨ ꯀꯩꯅꯣ ꯇꯧꯕꯤꯌꯣ